ꯌꯥꯅꯤ ꯂꯤꯖꯒꯦ ꯑꯩꯒꯤ ꯃꯤꯡ ꯔꯤꯁꯝ ꯀꯧꯏ ꯑꯩ ꯏꯔꯣꯡ ꯁꯥꯂꯝ ꯑꯆꯧꯕ ꯃꯅꯨꯡꯁꯤꯗꯒꯤꯅꯤ

ꯑꯩ ꯏꯔꯣꯡ ꯑꯁꯤꯗ ꯄꯣꯛꯄꯗꯒꯤ ꯁꯤꯗ ꯆꯥꯎꯖꯔꯛꯄꯅꯤ ꯑꯩ ꯀ꯭ꯂꯥꯁ ꯇꯨꯌꯦꯜꯐ ꯐꯥꯎꯕ ꯁꯤꯗ ꯇꯝꯖꯔꯛꯏ ꯏꯔꯣꯡ ꯑꯁꯤꯗ ꯇꯝꯖꯔꯛꯏ ꯑꯩꯒꯤ ꯏꯆꯤꯜ ꯏꯅꯥꯎ ꯃꯔꯤ ꯁꯨꯏ ꯑꯩꯒꯤ ꯏꯄꯥ ꯃꯃꯤꯡ ꯖꯥꯀꯤꯔ ꯀꯧꯏ ꯑꯩꯒꯤ ꯏꯃꯥ ꯃꯃꯤꯡ ꯁꯨꯃꯤꯇꯥ ꯀꯧꯏ

ꯑꯩꯒꯤ ꯏꯌꯥꯝꯕꯒꯤ ꯃꯤꯡ ꯖꯍꯤꯔ ꯀꯧꯏ ꯑꯩ ꯂꯥꯏꯔꯤꯛ ꯂꯥꯏꯁꯨ ꯃꯐꯝ ꯑꯁꯤꯗ ꯂꯣꯏꯁꯟꯖꯔꯛꯄꯅꯤ ꯇꯨꯌꯦꯜꯐ ꯐꯧꯕ ꯁꯤꯗ ꯇꯝꯖꯔꯛꯄꯅꯤ ꯃꯐꯝ ꯑꯁꯤ ꯌꯥꯝꯅ ꯂꯩꯕ ꯅꯨꯡꯉꯥꯏ ꯃꯐꯝ ꯑꯁꯤ ꯌꯥꯝꯅ ꯆꯥꯎꯈꯠꯄ ꯂꯝ ꯍꯥꯏꯕꯗꯨ ꯑꯣꯏ ꯃꯐꯝ ꯑꯁꯤ ꯂꯋꯥꯏ ꯂꯝ ꯈꯨꯡꯒꯪ ꯑꯣꯏꯔꯕꯁꯨ ꯌꯥꯝꯅ ꯅꯨꯡꯉꯥꯏꯕ ꯂꯩꯕꯗ ꯌꯥꯝꯅ ꯅꯨꯡꯉꯥꯏꯕ ꯃꯐꯝ ꯑꯃ ꯑꯣꯏ